ꯑꯩꯅꯁꯨ ꯑꯁꯤꯒꯨꯝꯕꯗꯤ ꯑꯩꯅꯁꯨ ꯑꯩꯒꯤ ꯄꯨꯛꯅꯤꯡꯗ ꯅꯨꯡꯉꯥꯏꯕ ꯑꯃ ꯐꯥꯎꯕꯅꯤꯅ ꯂꯥꯏ ꯌꯦꯛꯄꯗ ꯑꯩꯅ ꯏꯃꯥ ꯏꯄꯥꯕꯨ ꯋꯥꯗꯣ ꯐꯖꯅ ꯂꯨꯅ ꯂꯧꯗꯕꯤꯗ ꯑꯗꯨꯝ ꯑꯩꯅ ꯑꯗꯨꯝ ꯏꯁꯥꯅ ꯑꯗꯨꯝ ꯃꯣꯇꯤꯚꯦꯠ ꯇꯧꯔꯒ ꯂꯩꯕꯅꯤ ꯑꯗꯨ ꯑꯩꯅ ꯈ꯭ꯋꯥꯏꯗꯒꯤ ꯈ꯭ꯋꯥꯏꯗꯒꯤ ꯀꯩꯅꯣ ꯂꯨꯕ ꯌꯦꯛꯄꯒꯤ ꯂꯨꯕꯁꯦ ꯃꯤꯕꯨ ꯃꯤꯒꯤ ꯄꯣꯇ꯭ꯔꯦꯛ ꯃꯤꯒꯤ ꯄꯣꯇ꯭ꯔꯦꯛ ꯑꯁꯤꯗꯤ ꯑꯩꯒꯤꯗꯃꯛ ꯂꯨꯕꯅꯤ ꯑꯗꯨꯕꯨ ꯑꯩꯅꯁꯨ ꯀꯃꯥꯏꯅ ꯄ꯭ꯔꯦꯛꯇꯤꯁ ꯇꯧꯕ ꯍꯥꯏꯗꯤ ꯑꯗꯨ ꯃꯇꯝ ꯐ꯭ꯔꯤ ꯑꯣꯏꯕ ꯃꯇꯝꯗ ꯑꯗꯨꯝ ꯌꯦꯛꯅ ꯄ꯭ꯔꯥꯛꯇꯤꯁ ꯇꯧꯔꯒ ꯂꯩꯕꯅꯤ